ꯑꯩꯈꯣꯏꯒꯤ ꯂꯝꯗꯝ ꯏꯔꯝꯗꯝ ꯍꯥꯏ ꯇꯥꯔꯦꯀꯣ ꯃꯅꯤꯄꯨꯔꯁꯤꯗꯩꯗ ꯂꯩꯔꯤꯕ ꯑꯉꯥꯡꯁꯤꯡꯁꯤꯅ ꯑꯩꯈꯣꯏꯗ ꯍꯥꯏꯗꯤ ꯃꯣꯏꯗ ꯑꯩꯈꯣꯏꯅ ꯃꯣꯏꯗꯗ ꯃꯌꯥꯝ ꯑꯃ ꯑꯩꯈꯣꯏ ꯊꯕꯛ ꯏꯪꯈꯥꯡ ꯁꯨꯍꯟꯕ ꯈꯣꯠꯍꯟꯕꯀꯣ ꯑꯉꯥꯡ ꯊꯕꯛꯇꯤ ꯇꯧꯍꯟꯕ ꯍꯥꯏ ꯇꯥꯔꯦꯅꯦꯀꯣ ꯁꯨꯒꯨꯝꯕꯒꯤ ꯄ꯭ꯔꯣꯕ꯭ꯂꯦꯝ ꯍꯥꯏ ꯇꯥꯔꯦꯅꯦꯀꯣ ꯁꯨꯝꯕ ꯁꯃꯁ꯭ꯌꯥꯁꯤꯡ ꯑꯁꯤ ꯀꯃꯥꯏꯅ ꯑꯩꯈꯣꯏꯅ ꯃꯇꯝ ꯃꯇꯝꯗꯨꯗ ꯑꯩꯈꯣꯏꯅ ꯃꯁꯤ ꯀꯃꯥꯏꯅ ꯐꯍꯟꯒꯗꯒꯦꯕ ꯀꯃꯥꯏꯅ ꯃꯣꯏꯁꯦ ꯊꯕꯛ ꯏꯪꯈꯥꯡ ꯁꯨꯍꯟꯕꯁꯦ ꯑꯩꯈꯣꯏꯅ ꯌꯥꯎꯍꯜꯂꯣꯏꯗꯒꯦ ꯅꯠꯇ꯭ꯔꯒ ꯃꯣꯏꯁꯦ ꯀꯃꯥꯏꯅ ꯁꯨꯍꯜꯂꯣꯏꯗꯒꯦꯅ ꯍꯥꯏ ꯇꯥꯔꯒꯗꯤ ꯑꯩꯈꯣꯏꯅ ꯀꯃꯥꯏꯅ ꯇꯧꯕ ꯃꯇꯝ ꯁꯨꯃꯥꯏꯅ ꯇꯧꯁꯦ ꯍꯥꯏ ꯇꯥꯔꯒꯗꯤ ꯑꯉꯥꯡꯁꯤꯡ ꯀꯃꯥꯏꯅ ꯇꯧꯁꯦ ꯍꯥꯏꯕ ꯃꯇꯝꯗ ꯃꯈꯣꯏꯁꯦ ꯑꯩꯈꯣꯏꯒꯤ ꯃꯣꯏꯅ ꯑꯉꯥꯡꯁꯤꯡꯁꯤꯗ ꯇꯧꯍꯜꯂꯤꯁꯦ ꯉꯟꯇꯥꯅ ꯃꯣꯏꯅ ꯃꯌꯨꯝ ꯃꯀꯩ ꯄꯥꯟꯊꯣꯛꯑꯦꯀꯣ ꯑꯗꯒꯤꯗꯤ ꯑꯃꯨꯛ ꯃꯣꯏꯁꯦ ꯃꯆꯥ ꯃꯁꯨ ꯌꯥꯎꯁꯤꯜꯂꯛꯑꯅꯤ ꯑꯗꯒꯤ ꯁꯦꯟꯊꯣꯛ ꯂꯝꯕꯤꯁꯨ ꯂꯩꯇ꯭ꯔꯕꯅꯤꯅ ꯑꯉꯥꯡꯁꯤꯡꯁꯤꯗ ꯃꯣꯏꯅ ꯑꯉꯥꯡꯁꯤꯡꯁꯤꯁꯨ ꯆꯥꯎꯈꯠꯂꯛꯑꯅꯤꯀꯣ ꯑꯗꯩꯗꯤ ꯃꯣꯏꯅ ꯊꯥꯛꯄꯤꯕ ꯈꯣꯠꯄꯤꯕ ꯉꯝꯃꯗ꯭ꯔꯕꯅꯤꯅ ꯑꯉꯥꯡꯁꯤꯡꯁꯦ ꯑꯩꯈꯣꯏ ꯀꯔꯤ ꯍꯥꯏ ꯇꯥꯔꯦ ꯃꯥꯒꯤ ꯃꯥꯒꯤ ꯑꯉꯝ ꯑꯉꯝꯕ ꯑꯉꯥꯡꯁꯤꯡꯁꯤꯁꯨ ꯆꯠꯍꯟꯕ ꯍꯥꯏꯇꯥꯔꯦꯅꯦ ꯃꯣꯏꯅꯀꯣ ꯉꯁꯥꯏꯒꯤ ꯑꯉꯥꯡꯗꯨꯅ ꯊꯕꯛ ꯏꯪꯈꯥꯡꯗꯣ ꯁꯨꯍꯟꯕ ꯍꯥꯏ ꯇꯥꯔꯦ ꯃꯣꯏꯗ ꯆꯠꯂꯒ ꯂꯥꯏꯔꯤꯛ ꯂꯥꯏꯁꯨ ꯇꯝꯍꯟꯗꯅ ꯈꯣꯠꯍꯟꯗꯅ ꯂꯩꯒꯗꯕꯗꯨꯗ ꯃꯣꯏꯁꯦ ꯊꯕꯛ ꯏꯪꯈꯥꯡ ꯌꯥꯎꯍꯟꯕ ꯃꯤꯒꯤꯀꯣ ꯑꯗꯒꯤ ꯑꯉꯥꯡꯁꯤꯡꯁꯤꯅ ꯑꯩꯈꯣꯏꯒꯤ ꯐꯖꯅ ꯉꯥꯛꯄꯤ ꯁꯦꯟꯕꯤꯗ꯭ꯔꯕꯅꯤꯅ ꯃꯣꯏꯁꯨ ꯃꯣꯏ ꯊꯣꯛꯄ ꯆꯠꯂ ꯆꯠꯂ ꯀꯣꯏꯊꯤ ꯊꯤꯔꯒ ꯊꯕꯛ ꯏꯪꯈꯥꯡꯁꯦ ꯌꯥꯎꯔꯝꯕꯁꯨ ꯌꯥꯎꯋꯦꯕ ꯁꯨꯃꯥꯏꯅ ꯑꯉꯥꯡꯁꯤꯡꯁꯤꯗ ꯊꯕꯛ ꯁꯨꯍꯟꯕꯒꯤ ꯆꯠꯅꯕꯤ ꯁꯤ ꯁꯃꯁ꯭ꯌꯥꯁꯦ ꯑꯩꯈꯣꯏ ꯂꯝꯗꯝꯁꯤꯗꯁꯨ ꯌꯥꯝ ꯊꯦꯡꯅꯩꯌꯦꯕ ꯑꯉꯥꯡꯁꯤꯡꯁꯦ ꯑꯩꯈꯣꯏꯒꯤ ꯁꯝꯅ ꯍꯥꯏꯔꯕꯗ ꯑꯉꯥꯡꯁꯤꯡꯁꯦ ꯃꯣꯏꯁꯦ ꯑꯩꯈꯣꯏꯒꯤ ꯐꯤꯁꯨ ꯐꯤꯖꯥꯝ ꯍꯦꯛ ꯃꯤꯒꯤꯀꯣ ꯐꯤ ꯁꯨꯕ ꯈꯣꯠꯄ ꯍꯦꯛꯇ ꯃꯤꯒꯤ ꯏꯃꯨꯡ ꯃꯅꯨꯡꯒꯤ ꯊꯕꯛ ꯏꯪꯈꯥꯡ ꯇꯧꯍꯜꯂꯝꯕ ꯑꯗꯒꯤ ꯂꯩꯗꯅꯀꯣ ꯑꯗꯨꯝ ꯑꯉꯥꯡꯁꯤꯡꯁꯤꯗ ꯊꯕꯛ ꯏꯪꯈꯥꯡ ꯁꯨꯍꯟꯕꯒꯤ ꯁꯤꯒꯤ ꯁꯃꯁ꯭ꯌꯥꯁꯦ ꯑꯩꯈꯣꯏꯒꯤ ꯂꯝꯗꯝꯁꯤꯗꯁꯨ ꯌꯥꯝꯅ ꯂꯩꯌꯦꯕ ꯁꯤꯒꯤ ꯄꯣꯠꯁꯦ ꯑꯗꯨꯅ ꯑꯩꯈꯣꯏꯅ ꯁꯤꯒꯤ ꯄꯣꯠꯁꯦ ꯇꯧꯍꯟꯅꯤꯡꯗꯦꯕ ꯑꯉꯥꯡꯁꯤꯡꯁꯤꯗ ꯃꯣꯏꯗꯤ ꯁꯝꯅ ꯍꯥꯏꯔꯕꯗ ꯃꯣꯏꯗꯤ ꯇꯨꯡꯒꯤ ꯌꯨꯝꯕꯤꯔꯦꯜꯅꯦꯕ ꯃꯣꯏꯗꯤ ꯀꯩꯁꯨ ꯈꯪꯖꯗꯕ ꯉꯥꯛꯇꯅꯦꯕ ꯃꯣꯏꯗꯤ ꯑꯩꯈꯣꯏ ꯄꯦꯠꯂꯤꯕ ꯂꯩꯈꯣꯝꯒꯨꯝꯕꯅꯤ ꯁꯝꯅ ꯍꯥꯏꯔꯕꯗ ꯃꯣꯏꯗꯤ ꯀꯔꯝꯕ ꯃꯑꯣꯡꯗ ꯁꯦꯝꯒꯠꯄ ꯌꯥꯒꯗꯒꯦ ꯍꯥꯏꯕꯁꯦ ꯑꯗꯨꯝ ꯑꯩꯈꯣꯏꯅ ꯃꯣꯏꯁꯦ ꯁꯦꯝꯗꯣꯛ ꯁꯦꯝꯖꯤꯟ ꯂꯣꯏ ꯌꯥꯕ ꯃꯇꯝꯅꯤꯕ ꯃꯣꯏꯗꯤ ꯌꯨꯝꯕꯤꯔꯦꯟ ꯑꯣꯏꯗꯣꯔꯤꯅꯤ ꯇꯨꯡꯒꯤ ꯌꯨꯝꯕꯤꯔꯦꯟ ꯑꯣꯏꯕꯇ ꯅꯠꯇꯅ ꯃꯣꯏꯅ ꯂꯩꯕꯥꯛꯁꯤꯁꯨ ꯄꯥꯜꯍꯧꯗꯣꯔꯤꯕꯅꯤ ꯃꯥꯏꯅ ꯇꯨꯡꯁꯤꯗ ꯑꯩꯈꯣꯏꯒꯤ ꯁꯃꯥꯖꯁꯦ ꯆꯥꯎꯈꯠꯍꯟꯅꯕ ꯃꯣꯏꯅ ꯁꯦꯝꯒꯠꯂꯛꯀꯗꯣꯔꯤꯕ ꯑꯉꯥꯡꯁꯤꯡꯁꯤꯗ ꯑꯩꯈꯣꯏꯅ ꯁꯨꯃꯥꯏꯅ ꯊꯕꯛ ꯏꯪꯈꯥꯡ ꯁꯨꯍꯟꯕ ꯂꯩꯕꯁꯦ ꯇꯁꯦꯡꯅ ꯃꯁꯤꯒꯨꯝꯕ ꯊꯕꯛꯁꯤꯗꯤ ꯑꯩꯈꯣꯏꯗꯤ ꯏꯁꯥꯒꯤ ꯃꯣꯠ ꯐꯣꯡꯗꯣꯛꯑꯣ ꯍꯥꯏ ꯇꯥꯔꯒꯗꯤ ꯑꯩꯈꯣꯏꯗꯤ ꯌꯥꯖꯅꯤꯡꯗꯦꯕ ꯁꯤꯒꯤꯁꯦ ꯁꯤꯒꯤ ꯄꯣꯠꯁꯤꯗꯤ ꯑꯩꯈꯣꯏ ꯇꯁꯦꯡꯅ ꯇꯧꯍꯟꯅꯤꯡꯗꯦꯕ ꯑꯉꯥꯡꯁꯤꯡꯁꯤꯗ ꯑꯗꯨꯕꯨ ꯃꯣꯏꯁꯨ ꯀꯔꯝꯕ ꯃꯑꯣꯡꯗ ꯀꯔꯝꯕ ꯒ꯭ꯔꯥꯎꯟꯗ ꯇꯧꯔꯒ ꯃꯣꯏꯅ ꯑꯉꯥꯡꯁꯤꯡꯁꯦ ꯁꯨꯃꯥꯏꯅ ꯊꯕꯛ ꯏꯪꯈꯥꯡ ꯁꯨꯍꯜꯂꯝꯃꯤꯕꯅꯣ ꯍꯥꯏꯕꯁꯦ ꯁꯤ ꯈꯜꯂꯨꯕꯗ ꯑꯩꯈꯣꯏꯁꯨ ꯌꯥꯝꯅ ꯅꯨꯡꯉꯥꯏꯇꯦ ꯑꯗꯨꯒ ꯊꯤꯒꯠꯂꯨꯕ ꯃꯇꯝꯗꯁꯨ ꯉꯁꯥꯏꯒꯤ ꯏꯃꯨꯡ ꯃꯅꯨꯡꯗꯨ ꯂꯩꯇ ꯂꯥꯏꯔꯅ ꯍꯦꯟꯕꯀꯣ ꯄꯩꯁꯥ ꯅꯨꯡꯁꯥ ꯄꯥꯏꯖꯗꯕ ꯄꯩꯁꯥ ꯊꯣꯛꯇꯕ ꯏꯃꯨꯡ ꯃꯅꯨꯡꯒꯤ ꯃꯃꯥ ꯃꯄꯥꯅ ꯑꯌꯥꯝꯕꯁꯨ ꯁꯨꯒꯨꯝꯕ ꯊꯕꯛꯁꯦ ꯌꯥꯎꯍꯜꯂꯝꯃꯦꯕ ꯑꯉꯥꯡꯁꯤꯡꯁꯤꯗꯀꯣ ꯑꯗꯨꯃꯥꯏꯅ ꯃꯣꯏ ꯌꯥꯅꯅꯕ ꯑꯉꯥꯡꯁꯤꯡꯁꯤꯗ ꯀꯔꯥꯏ ꯀꯔꯥꯏꯗ ꯀꯔꯤ ꯂꯩ ꯅꯣꯏ ꯅꯣꯏꯟ ꯊꯣꯛꯄ ꯌꯥꯅꯅꯕ ꯅꯣꯏ ꯅꯣꯏ ꯑꯉꯝꯕ ꯇꯧ ꯊꯣꯛꯄꯗꯨ ꯇꯧꯔꯨꯔꯣ ꯍꯥꯏꯗꯅ ꯁꯨꯃꯥꯏꯅ ꯑꯉꯥꯡꯁꯤꯡꯁꯦ ꯊꯥꯗꯣꯛꯄꯁꯦ ꯁꯤꯁꯨ ꯅꯨꯡꯉꯥꯏꯖꯗꯦꯕ ꯑꯩꯈꯣꯏꯒꯤ ꯃꯣꯠꯇꯗꯤ ꯁꯦ ꯇꯧꯍꯟꯅꯤꯡꯗꯦꯕ ꯃꯁꯤ ꯀꯃꯥꯏꯅ ꯇꯧꯅ ꯊꯤꯡꯒꯦ ꯍꯥꯏ ꯇꯥꯔꯒꯗꯤꯀꯣ ꯑꯩꯈꯣꯏꯅ ꯊꯤꯡꯒꯗꯒꯦ ꯍꯥꯏ ꯇꯥꯔꯒꯗꯤ ꯑꯉꯥꯡꯁꯤꯡꯁꯦ ꯑꯩꯈꯣꯏ ꯁꯝꯅ ꯍꯥꯏꯔꯕꯗ ꯃꯃꯥ ꯃꯄꯥꯁꯤꯡꯅ ꯃꯆꯥꯁꯤꯡꯁꯦ ꯆꯍꯤ ꯇꯔꯥ ꯃꯉꯥꯒꯤ ꯃꯅꯨꯡꯗ ꯂꯩꯕ ꯑꯉꯥꯡꯁꯤꯡ ꯍꯥꯏ ꯇꯥꯔꯦꯅꯦꯀꯣ ꯈꯔ ꯄꯨꯡꯀꯛ ꯆꯥꯎꯈꯠꯂꯛꯄ ꯅꯨꯄꯥ ꯅꯨꯄꯤꯁꯤꯡꯁꯦ ꯂꯥꯏꯔꯤꯛ ꯂꯥꯏꯁꯨ ꯇꯝꯍꯜꯂꯒꯀꯣ ꯂꯥꯏꯔꯤꯛ ꯂꯥꯏꯁꯨ ꯇꯝꯍꯟꯕ ꯑꯗꯒꯤ ꯐꯖꯅ ꯉꯥꯛꯄꯤ ꯁꯦꯟꯕꯤꯕꯀꯣ ꯀꯗꯥꯏꯗ ꯀꯔꯤ ꯇꯧꯔꯤ ꯈꯣꯠꯂꯤ ꯀꯗꯥꯏꯗ ꯀꯔꯤ ꯆꯠꯂꯤ ꯃꯣꯏꯅ ꯆꯠꯂꯤꯁꯤꯅ ꯀꯔꯥꯏꯗꯅꯣ ꯈꯣꯠꯂꯤꯅꯣ ꯑꯗꯒꯤ ꯃꯣꯏꯅ ꯆꯠꯂꯤꯕꯁꯤꯅ ꯀꯔꯝꯕ ꯊꯕꯛꯅꯣ ꯈꯣꯠꯂꯤꯅꯣ ꯑꯗꯒꯤ ꯇ꯭ꯌꯨꯁꯟ ꯆꯠꯄ ꯑꯣꯏꯔꯣ ꯑꯗꯒꯤ ꯁ꯭ꯀꯨꯜ ꯆꯠꯄ ꯑꯣꯏꯔꯣ ꯑꯩꯈꯣꯏꯅ ꯐꯖꯅ ꯌꯦꯡꯁꯤꯟꯕꯤꯔꯒ ꯑꯩꯈꯣꯏꯅ ꯐꯖꯅ ꯃꯣꯏꯕꯨ ꯃꯥꯏꯄꯨꯅꯅ ꯄꯨꯔꯕ ꯃꯇꯨꯡꯗ ꯃꯣꯏꯁꯦ ꯑꯐꯕ ꯇꯨꯡꯒꯤ ꯂꯝꯕꯤ ꯁꯦꯝꯕꯤꯗꯨꯅꯀꯣ ꯌꯨꯝꯕꯤꯔꯦꯟ ꯑꯃ ꯑꯣꯏꯍꯜꯂꯀꯥꯟꯗ ꯑꯩꯈꯣꯏ ꯁꯃꯥꯖꯁꯦ ꯆꯥꯎꯈꯠꯂꯛꯀꯗꯣꯏꯅꯦꯕ ꯁꯨꯃꯥꯏꯅ ꯑꯩꯈꯣꯏꯅ ꯃꯣꯏꯁꯦ ꯑꯍꯟ ꯑꯣꯏꯔꯕ ꯃꯃꯥ ꯃꯄꯥꯁꯤꯡꯁꯤꯗ ꯃꯣꯏ ꯁꯖꯦꯁꯟ ꯑꯃ ꯄꯤꯕꯤꯕ ꯍꯥꯏꯗꯤ ꯃꯣꯏꯁꯦ ꯐꯖꯅ ꯌꯦꯡꯁꯤꯟꯍꯜꯂꯟꯕ ꯑꯃ ꯑꯗꯨꯃꯥꯏꯅ ꯇꯧꯕ ꯑꯩꯈꯣꯏꯅ ꯌꯦꯡꯁꯤꯟꯍꯜꯂꯒ ꯃꯣꯏꯁꯦ ꯃꯆꯥ ꯃꯁꯨꯁꯤꯡ ꯐꯖꯅ ꯁꯦꯝꯒꯠꯍꯟꯕ ꯑꯗꯒꯤ ꯏꯃꯨꯡ ꯃꯅꯨꯡꯗꯨ ꯐꯖꯅ ꯆꯥꯎꯈꯠꯍꯟꯅꯅ ꯃꯣꯠ ꯇꯤꯟꯅꯅ ꯇꯥꯊꯣꯛ ꯇꯥꯁꯤꯟ ꯇꯧꯍꯟꯃꯤꯟꯅꯤꯡꯕ ꯇꯧꯃꯤꯟꯅꯕꯁꯦ ꯑꯩꯈꯣꯏꯅ ꯄꯥꯝꯖꯩꯌꯦꯕ ꯁꯨꯃꯥꯏꯅ ꯇꯧꯔꯒ ꯇꯧꯔꯒꯗꯤ ꯑꯩꯈꯣꯏꯅ ꯃꯤꯁꯤꯡꯁꯤꯗ ꯑꯦꯋꯔꯅꯦꯁ ꯄꯤꯕꯅꯤ ꯈꯪꯗꯦ ꯃꯃꯥ ꯃꯄꯥꯁꯤꯡꯁꯤꯗ ꯃꯇꯦꯡ ꯑꯩꯈꯣꯏꯅ ꯋꯥꯔꯤ ꯋꯇꯥꯏ ꯐꯖꯅ ꯃꯨꯟꯅ ꯁꯥꯕꯤꯔꯀꯥꯟꯗꯀꯣ ꯑꯦ ꯀꯔꯤ ꯂꯩꯒꯦ ꯈꯣꯠꯀꯦ ꯃꯣꯏꯅ ꯑꯗꯨꯃꯥꯏꯅ ꯇꯧꯔꯒꯗꯤ ꯑꯉꯥꯡꯁꯤꯡꯁꯦ ꯑꯦ ꯁꯨꯃꯥꯏꯅ ꯇꯧꯅꯤ ꯈꯣꯠꯅꯤ ꯍꯥꯏꯕꯅꯆꯤꯡꯕ ꯑꯩꯈꯣꯏꯅ ꯃꯣꯏꯅ ꯑꯍꯜ ꯂꯃꯟ ꯃꯃꯥ ꯃꯄꯥꯁꯤꯡꯁꯤꯗ ꯋꯥꯔꯤ ꯋꯇꯥꯏ ꯁꯥꯕꯤꯔꯒꯗꯤ ꯃꯣꯏꯁꯦ ꯊꯤꯡꯕ ꯉꯝꯒꯗ꯭ꯔꯥ ꯊꯕꯛ ꯏꯪꯈꯥꯡ ꯁꯨꯔꯤꯕ ꯈꯣꯠꯂꯤꯕ ꯑꯉꯥꯡꯁꯤꯡ ꯆꯠꯂꯤꯕꯁꯤꯡꯁꯦ ꯈꯤꯇꯪꯗ ꯑꯣꯏꯔꯁꯨ ꯑꯍꯜ ꯂꯃꯟ ꯑꯣꯏꯔꯤꯕ ꯃꯃꯥ ꯃꯄꯥꯁꯤꯡꯁꯤꯅ ꯐꯥꯗꯕꯤꯔꯒ ꯃꯣꯏꯁꯦ ꯊꯝꯕꯤꯔꯒꯗꯤ ꯏꯃꯨꯡ ꯃꯅꯨꯡꯗꯨ ꯐꯖꯅ ꯆꯦꯛꯁꯤꯟꯅ ꯂꯥꯏꯔꯤꯛ ꯂꯥꯏꯁꯨ ꯇꯝꯍꯟꯗꯅ ꯊꯝꯕꯤꯔꯒꯗꯤ ꯁꯨꯃꯥꯏꯅ ꯇꯧꯔꯒꯗꯤ ꯑꯩꯈꯣꯏꯅ ꯊꯤꯡꯕ ꯉꯝꯒꯗ꯭ꯔꯥꯅ ꯑꯩꯈꯣꯏꯒꯤ ꯃꯣꯠꯇꯗꯤ ꯁꯨꯃꯥꯏꯅ ꯑꯩꯅ ꯊꯝꯖꯒꯦꯕ ꯃꯣꯠꯁꯦ ꯁꯨꯃꯥꯏꯅ ꯈꯜꯂꯦꯕ ꯑꯩꯒꯤ ꯃꯣꯠꯇꯗꯤꯀꯣ ꯑꯗꯨꯒ ꯑꯉꯥꯡꯁꯤꯡ ꯁꯨꯍꯜꯂꯤꯕ ꯊꯕꯛꯁꯤꯡꯁꯦ ꯍꯥꯏ ꯇꯥꯔꯒꯗꯤ ꯑꯩ ꯉꯁꯥꯏꯁꯨ ꯍꯥꯏꯖꯈꯤꯕꯗꯨ ꯉꯁꯥꯏꯒꯤ ꯐꯤ ꯁꯨꯕ ꯈꯣꯠꯄ ꯏꯃꯨꯡ ꯃꯅꯨꯡ ꯃꯤꯒꯤ ꯊꯕꯛ ꯏꯪꯈꯥꯡ ꯁꯨꯕ ꯈꯣꯠꯄ ꯆꯠꯍꯟꯕ ꯅꯨꯄꯤꯃꯆꯥꯁꯤꯡ ꯅꯨꯄꯥꯃꯆꯥ ꯑꯣꯏꯔꯣꯀꯣ ꯑꯗꯒꯤ ꯑꯃꯨꯛ ꯗꯨꯀꯥꯟ ꯐꯝꯕ ꯌꯥꯎꯍꯟꯕ ꯄꯣꯠ ꯆꯩ ꯇꯝꯕ ꯈꯣꯠꯄ ꯑꯗꯒꯤ ꯍꯟꯗꯜ ꯃꯦꯟ ꯑꯣꯏꯍꯟꯕ ꯒꯥꯔꯤ ꯗ꯭ꯔꯥꯏꯚꯔꯅ ꯄꯨꯔꯒ ꯆꯠꯂꯒ ꯒꯥꯔꯤꯒꯤ ꯄꯣꯠ ꯆꯩ ꯃꯥꯟ ꯆꯥꯡ ꯊꯥꯡꯍꯟꯕ ꯑꯗꯒꯤ ꯄꯣꯠ ꯆꯩ ꯄꯣꯠꯁꯦ ꯑꯔꯨꯝ ꯑꯔꯨꯝꯕꯀꯣ ꯕꯖꯥꯔꯗ ꯀꯩꯗ ꯃꯣꯏꯁꯦ ꯄꯣꯠ ꯆꯩ ꯊꯥꯡꯍꯟꯕ ꯈꯣꯠꯍꯟꯕ ꯃꯤꯒꯤ ꯑꯔꯨꯝ ꯑꯌꯥꯡ ꯄꯨꯍꯟꯕ ꯑꯗꯒꯤ ꯑꯃꯨꯛ ꯑꯉꯥꯡꯁꯤꯡꯁꯦ ꯀꯃꯥꯏꯅ ꯇꯧꯒꯦ ꯍꯥꯏꯗ ꯑꯩꯈꯣꯏꯅ ꯋꯥꯛꯁꯣꯞꯇꯒ ꯌꯥꯎꯔꯒ ꯒꯥꯔꯤ ꯁꯦꯝꯕ ꯍꯦꯛ ꯌꯥꯎꯍꯟꯕ ꯇꯧꯍꯟꯕ ꯑꯗꯨꯃꯥꯏꯅ ꯇꯧꯋꯦꯕ ꯃꯣꯏꯁꯦ ꯑꯗꯒꯤ ꯀꯩꯅꯣꯗ ꯁꯝꯅ ꯍꯥꯏꯔꯕꯗ ꯑꯩꯈꯣꯏꯒꯤ ꯈꯔ ꯀꯔꯤ ꯍꯥꯏ ꯇꯥꯔꯦ ꯈꯔ ꯄꯩꯁꯥ ꯄꯥꯏꯕ ꯏꯃꯨꯡ ꯃꯅꯨꯡꯅ ꯑꯉꯥꯡꯁꯤꯡꯁꯦ ꯄꯨꯔꯀꯥꯟꯗ ꯃꯣꯏꯅ ꯃꯣꯏꯒꯤ ꯏꯃꯨꯡꯗꯨꯒꯤꯀꯣ ꯍꯥꯏꯗꯤ ꯃꯣꯏꯒꯤ ꯄꯣꯠ ꯆꯩ ꯑꯗꯒꯤ ꯑꯃ ꯑꯃ ꯑꯩꯈꯣꯏꯒꯤ ꯊꯧꯔꯝ ꯊꯣꯛꯂꯛꯄ ꯃꯇꯝꯗ ꯊꯕꯛꯁꯦ ꯂꯣꯏ ꯁꯤꯟꯅꯔꯀꯥꯟꯗ ꯃꯉꯣꯟꯗ ꯌꯥꯝꯅ ꯋꯥꯍꯜꯂꯀꯥꯟꯗ ꯃꯉꯣꯟꯗ ꯕꯔꯗꯟ ꯄꯨꯍꯟꯕꯒꯨꯝꯕ ꯁꯨꯃꯥꯏꯅ ꯏꯃꯨꯡ ꯁꯤꯒꯤ ꯊꯕꯛ ꯏꯪꯈꯥꯡ ꯂꯣꯏ ꯇꯧꯍꯟꯕꯒꯨꯝꯕ ꯁꯨꯃꯥꯏꯅ ꯇꯧꯕꯁꯨ ꯑꯗꯨꯝ ꯊꯦꯡꯅꯩꯌꯦꯕ ꯑꯉꯥꯡꯁꯤꯡꯁꯦ ꯃꯈꯟ ꯃꯈꯟ ꯊꯕꯛ ꯏꯪꯈꯥꯡ ꯁꯨꯕ ꯇꯧꯍꯟꯕꯁꯦ ꯁꯨꯃꯥꯏꯅ ꯑꯩꯈꯣꯏꯅ ꯑꯗꯨꯝ ꯊꯦꯡꯅꯖꯔꯦꯕ ꯑꯩꯈꯣꯏꯒꯤ ꯏꯔꯝꯗꯝ ꯃꯅꯤꯄꯨꯔꯁꯤꯗꯁꯨ